ꯑꯩꯒꯤ ꯑꯉꯥꯡ ꯑꯣꯏꯔꯤꯉꯩꯒꯤ ꯍꯧꯔꯛꯐꯝꯗꯤ ꯏꯄꯥꯝ ꯂꯝꯗꯝ ꯁꯤꯡꯖꯃꯩꯗꯅꯤ ꯑꯗꯨꯕꯤ ꯍꯧꯖꯤꯛꯅ ꯁꯨꯒꯨꯅꯨꯗ ꯂꯩꯔꯦ ꯑꯗꯨꯕꯨ ꯑꯩꯒꯤ ꯏꯄꯥꯝ ꯂꯝꯗꯝꯗꯣ ꯌꯥꯝ ꯆꯠꯅꯤꯡꯏ ꯑꯩꯒꯤ ꯍꯧꯔꯛꯐꯝ ꯑꯩꯒꯤ ꯄꯣꯛꯐꯝ ꯂꯝꯗꯝ ꯃꯐꯝ ꯑꯩꯒꯤ ꯈꯣꯏꯔꯤ ꯅꯥꯎꯐꯝ ꯇꯥꯕ ꯃꯐꯝ ꯑꯣꯏꯕꯅꯤꯅ ꯑꯩꯅ ꯑꯉꯥꯡ ꯑꯣꯏꯔꯤꯉꯩꯗ ꯏꯃꯥꯟꯅꯕꯤꯁꯤꯡꯒ ꯁꯥꯟꯅꯕ ꯃꯌꯥꯝ ꯀꯕꯥꯇꯤ ꯁꯥꯟꯅꯕ ꯈꯨꯠꯂꯣꯛꯄꯤ ꯁꯥꯟꯅꯕ ꯃꯌꯥꯝ ꯑꯩꯒꯤ ꯍꯧꯔꯛꯐꯝ ꯏꯔꯝꯗꯝ ꯑꯩꯒꯤ ꯄꯣꯛꯐꯝ ꯈꯣꯏꯔꯤ ꯅꯥꯎꯐꯝ ꯇꯥꯐꯝ ꯅꯤꯡꯁꯤꯡꯉꯛꯏ ꯑꯩ ꯍꯧꯖꯤꯛꯐꯥꯎꯕ ꯀꯥꯎꯕ ꯉꯝꯗꯦ ꯑꯗꯨꯒ ꯑꯩꯒꯤ

ꯏꯃꯥꯟꯅꯕꯤ ꯃꯌꯥꯝ ꯑꯩꯒ ꯁꯥꯟꯅꯃꯤꯅꯔꯛꯄ ꯑꯗꯨꯒ ꯑꯩꯒꯤ ꯆꯪꯐꯝꯗ ꯈꯣꯡꯅꯥꯡ ꯄꯥꯝꯕꯤ ꯑꯆꯧꯕ ꯑꯃ ꯍꯧꯏ ꯑꯩ ꯑꯗꯨ ꯑꯗꯨꯝ ꯅꯤꯡꯁꯤꯡꯉꯤ ꯈꯣꯡꯅꯥꯡ ꯄꯥꯝꯕꯤ ꯑꯩꯒꯤ ꯊꯣꯒꯥꯟꯗ ꯄꯨꯡꯗꯣꯟ ꯄꯥꯝꯕꯤ ꯑꯃ ꯍꯧꯏ ꯄꯨꯡꯗꯣꯟ ꯄꯥꯝꯕꯤꯗꯣ ꯑꯩꯈꯣꯏ ꯏꯃꯥꯟꯅꯕꯤ ꯃꯌꯥꯝ ꯑꯩꯈꯣꯏ ꯂꯩꯀꯥꯏꯒꯤ ꯏꯃꯥꯟꯅꯕꯤ ꯍꯧꯔꯛꯃꯤꯟꯅꯕ ꯍꯧꯔꯛ ꯀꯥꯔꯛꯃꯤꯅꯕ ꯑꯩꯈꯣꯏꯒꯤ ꯑꯩꯈꯣꯏꯅ ꯁꯥꯟꯅꯃꯤꯅꯔꯛꯄ ꯏꯃꯥꯟꯅꯕꯤ ꯑꯗꯨꯗꯒꯤ ꯏꯃꯥꯟꯅꯕ ꯃꯌꯥꯝꯗꯣ ꯄꯨꯡꯗꯣꯟ ꯄꯥꯝꯕꯤꯗꯣ ꯀꯥꯔꯒ ꯄꯨꯡꯗꯣꯟ ꯍꯦꯛꯑꯒ ꯄꯨꯡꯗꯣꯟ ꯆꯥꯕ ꯈꯣꯠꯇꯅ ꯇꯧꯕ ꯈꯣꯠꯄ ꯑꯗꯨ ꯑꯗꯨꯝ ꯅꯤꯡꯁꯤꯡꯉꯛꯏ ꯀꯥꯎꯕ ꯉꯝꯗꯦ ꯑꯉꯥꯡ ꯑꯣꯏꯔꯤꯉꯩ ꯄꯨꯟꯁꯤ ꯑꯩꯒꯤ ꯍꯧꯔꯛꯐꯝꯗꯣ ꯑꯗꯨꯝ ꯅꯤꯡꯁꯤꯡꯏ ꯍꯧꯖꯤꯛꯁꯨ ꯀꯥꯎꯕ ꯉꯝꯗꯦ ꯑꯩꯒꯤ ꯍꯧꯔꯛꯐꯝ ꯏꯄꯥꯝ ꯂꯝꯗꯝ ꯑꯉꯥꯡ ꯑꯣꯏꯔꯤꯉꯩꯗꯒꯤ ꯑꯩ ꯍꯧꯔꯛꯄ ꯃꯐꯝꯗꯣ ꯍꯧꯖꯤꯛꯁꯨ ꯄꯨꯟꯁꯤꯒꯤ ꯀꯥꯎꯕ ꯉꯝꯗꯦ ꯑꯗꯨꯝ ꯅꯤꯡꯁꯤꯡꯏ